ꯃꯅꯨꯡ ꯍꯟꯖꯤꯟꯅ ꯂꯩꯔꯤꯕ ꯂꯝꯁꯤꯡꯗ ꯐꯨꯠꯕꯣꯜ ꯑꯃꯁꯨꯡ ꯀ꯭ꯔꯤꯛꯀꯦꯠ ꯌꯨꯕꯤ ꯂꯥꯛꯄꯤ ꯑꯁꯤꯅꯆꯤꯡꯕ ꯃꯁꯥꯟꯅꯁꯤꯡ ꯑꯁꯤ ꯁꯥꯟꯅꯩ ꯃꯁꯤꯅ ꯃꯤ ꯄꯨꯟꯕꯒꯤ ꯆꯥꯡ ꯌꯥꯝꯅ ꯍꯦꯟꯒꯠ ꯍꯜꯂꯤ ꯃꯅꯨꯡ ꯍꯟꯕꯗꯗꯤ ꯃꯁꯤꯅ ꯑꯩꯈꯣꯏꯗ ꯌꯥꯝ ꯅꯨꯡꯉꯥꯏꯕ ꯃꯤ ꯄꯨꯟꯕꯒꯤ ꯍꯩꯅꯕꯤ ꯑꯁꯤ ꯑꯩꯈꯣꯏꯅ ꯂꯦꯡꯗ꯭ꯔꯕ ꯄꯥꯝꯕꯩꯅꯤꯅ ꯍꯥꯏꯅ ꯊꯝꯖꯒꯦ